ꯑꯩꯈꯣꯏꯒꯤ ꯏꯃꯨꯡꯗ ꯍꯤꯡꯒꯣꯜ ꯀꯣꯏꯕꯁꯦ ꯑꯩ ꯅꯠꯇꯕ ꯑꯩꯈꯣꯏꯒꯤ ꯏꯃꯥꯒ ꯕꯕꯥꯒꯁꯨ ꯏꯪꯈꯣꯜ ꯀꯣꯏꯕ ꯌꯥꯝ ꯄꯥꯝꯃꯦ ꯑꯗꯨꯒ ꯏꯪꯈꯣꯜꯁꯦ ꯑꯜꯂꯨꯅꯗꯤ ꯑꯌꯥꯝꯕ ꯅꯝꯅ ꯊꯥꯏ ꯑꯗꯨꯒ ꯑꯜꯂꯨ ꯊꯥꯔꯤꯕ ꯑꯜꯂꯨꯗꯨꯒꯤ ꯅꯥꯀꯟ ꯅꯥꯀꯟꯗꯁꯨ ꯑꯗꯨꯝ ꯀꯣꯕꯤꯒꯨꯝꯕ ꯍꯪꯒꯥꯝꯒꯨꯝꯕꯁꯨ ꯑꯗꯨꯝ ꯊꯥꯖꯜꯂꯤ ꯑꯗꯨꯒ ꯁꯝꯕꯟꯒꯤ ꯍꯤꯡꯒꯣꯜꯗꯨꯒꯤ ꯃꯇꯥꯏꯗ ꯁꯝꯕꯟꯗ ꯍꯥꯏꯇꯥꯔꯦ ꯑꯗꯨꯗ ꯑꯗꯨꯝ ꯍꯋꯥꯏ ꯃꯔꯤ ꯆꯠꯄꯤꯒꯨꯝꯕ ꯑꯗꯨꯗꯒꯤ ꯁꯦꯕꯣꯀꯨꯝꯕ ꯀꯔꯤꯒꯨꯝꯕꯁꯨ ꯑꯗꯨꯝ ꯊꯥꯖꯜꯂꯦ ꯑꯗꯨ ꯂꯝꯒ ꯑꯃꯇ ꯃꯥꯡꯍꯟꯗꯦ ꯑꯗꯨꯝ ꯐꯖꯟꯅ ꯑꯗꯨꯝ ꯍꯤꯡꯒꯣꯜ ꯃꯇꯦꯛ ꯈꯔꯗꯨꯗ ꯑꯗꯨꯝ ꯐꯖꯟꯅ ꯑꯗꯨꯝ ꯍꯤꯡꯒꯣꯜ ꯀꯣꯏ ꯍꯥꯏꯇꯥꯔꯦ